ꯍꯂꯣ ꯍꯂꯣ ꯑꯥ ꯑꯩꯅ ꯐꯣꯟ ꯇꯧꯖꯔꯛꯏꯁꯦ ꯀꯩꯅꯣꯗꯒꯤꯅꯦ ꯋꯥꯒꯥꯏ ꯕꯖꯥꯔꯗ ꯂꯩꯕ ꯅꯥꯎꯔꯦꯝ ꯗꯨꯀꯥꯟ ꯍꯥꯏꯗꯨꯗꯩ ꯐꯣꯟ ꯇꯧꯖꯔꯛꯄꯅꯤ ꯉꯁꯥꯏ ꯉꯁꯥꯏꯁꯤ ꯃꯤꯁ ꯀꯣꯜ ꯑꯃ ꯂꯩꯔꯝꯕ ꯑꯥ ꯍꯣꯏ ꯍꯣꯏ ꯍꯥꯏꯕꯤꯌꯨ

ꯍꯣꯏ ꯍꯣꯏ ꯍꯣꯏ ꯍꯣꯏ ꯕꯕꯥ ꯍꯥꯏꯕꯤꯌꯨ ꯍꯣꯏ ꯍꯣꯏ ꯕꯕꯥ ꯍꯧꯖꯤꯛꯁꯤ ꯍꯣꯏ ꯍꯣꯏ ꯍꯣꯏ ꯗꯤꯁꯀꯥꯎꯟ ꯈꯔ ꯄꯤꯖꯔꯤ ꯑꯥ

ꯍꯣꯏ ꯍꯣꯏ ꯍꯣꯏ ꯕꯕꯥ ꯍꯣꯏ ꯕꯕꯥ ꯍꯣꯏ

ꯕꯕꯥ ꯀꯦꯖꯤꯗ ꯂꯨꯄꯥ ꯀꯨꯟꯊ꯭ꯔꯥꯃꯉꯥ ꯀꯨꯟꯊ꯭ꯔꯥ ꯑꯗꯨꯃꯥꯏꯅ ꯀꯨꯟꯃꯉꯥ ꯑꯗꯨꯃꯥꯏꯅ ꯑꯂꯨ ꯑꯂꯨ ꯃꯥ ꯃꯥꯒꯤ ꯁꯥꯏꯖ ꯁꯥꯏꯖꯀꯤ ꯃꯇꯨꯡ ꯏꯟꯅꯁꯨ ꯈꯔ ꯂꯩꯌꯦ ꯑꯗꯨ ꯕꯕꯥꯅ ꯄꯨꯜꯂꯞ ꯍꯣꯜꯁꯦꯜ ꯑꯣꯏꯅ ꯈꯤꯇꯪ ꯌꯥꯝꯅ ꯂꯧꯒꯦ ꯂꯧꯕꯤꯅꯤꯡꯕ ꯑꯣꯏꯇꯥꯔꯒꯗꯤ ꯃꯃꯟꯗꯣ ꯑꯗꯨꯝ ꯈꯔ ꯌꯦꯡꯖꯒꯦ ꯍꯣꯏ ꯍꯣꯏ

ꯍꯣꯏ ꯍꯣꯏ ꯍꯣꯏ ꯕꯕꯥ ꯍꯣꯏ ꯍꯣꯏ ꯑꯩꯈꯣꯏꯅ ꯁꯨꯝ ꯍꯥꯏꯗꯤ ꯕꯕꯥꯅ ꯑꯥ ꯍꯣꯏ ꯍꯥꯏꯕꯤꯌꯨ ꯍꯣꯏ

ꯂꯩꯅꯤ ꯂꯩꯅꯤ ꯕꯕꯥ ꯂꯣꯏꯅ ꯂꯩꯅꯤ ꯂꯩꯅꯤ ꯂꯩꯅꯤ ꯍꯣꯏ ꯍꯣꯏ ꯍꯣꯏ ꯌꯥꯏ ꯌꯥꯏ ꯌꯥꯏ ꯕꯕꯥ ꯌꯥꯏ ꯍꯣꯏ ꯍꯣꯏ ꯍꯣꯏ ꯍꯣ ꯍꯣ ꯍꯣꯏ ꯍꯣꯏ ꯕꯕꯥ ꯍꯣꯏ ꯍꯣꯏ ꯍꯣꯏ ꯍꯣꯏ ꯍꯣꯏ ꯍꯣꯏ ꯕꯕꯥ ꯑꯩꯈꯣꯏꯁꯤ ꯁꯨꯃꯥꯏꯅ ꯇꯧꯕꯅꯦ ꯑꯩ ꯀꯩꯅꯣꯝꯇꯪ ꯍꯥꯏꯖꯔꯤꯒꯦ ꯍꯥꯏꯗꯤ ꯕꯕꯥ ꯄꯥꯝꯕꯤꯔꯤꯕ ꯍꯥꯏꯗꯤ ꯂꯤꯁꯇꯣ ꯍꯥꯏꯗꯤ ꯕꯥꯞꯄꯨ ꯃꯣꯔꯣꯛ ꯀꯦꯖꯤ ꯁꯤꯡꯒꯩ ꯄꯥꯝꯃꯤ ꯑꯂꯨ ꯁꯤꯡꯒꯩ ꯄꯥꯝꯃꯤ ꯅꯠꯇ꯭ꯔꯒꯅ ꯍꯥꯏꯗꯤ ꯑꯇꯣꯞ ꯑꯇꯣꯞꯄ ꯃꯆꯟ ꯃꯔꯨ ꯃꯔꯥ ꯃꯌꯥꯝ ꯑꯃ ꯂꯩꯔꯦꯗꯅ ꯑꯗꯨꯒꯤ ꯄꯣꯠꯇꯣ ꯕꯕꯥꯅ ꯆꯦꯒꯨꯝꯕ ꯑꯃꯗ ꯂꯤꯁ ꯑꯣꯏꯅ ꯀꯣꯛ ꯏꯒꯦꯁꯨ ꯀꯣꯛ ꯏꯊꯣꯛꯄꯤꯌꯣꯕꯀꯣ ꯑꯗꯨꯒ ꯑꯩꯒꯤ ꯑꯩ ꯑꯩ ꯑꯥ ꯑꯥ ꯑꯩ ꯑꯩꯒꯤ ꯍꯥꯡꯕꯅꯦꯕꯀꯣ ꯕꯕꯥ ꯍꯣꯏ ꯄꯥꯏ ꯄꯥꯏ ꯑꯗꯨ ꯍꯥꯡꯕꯅꯦ ꯋꯥꯆꯞꯇꯨꯗ ꯑꯗꯨꯝ ꯀꯣꯛ ꯊꯥꯖꯟꯕꯤꯔꯛꯑꯣ ꯑꯗꯨꯒ ꯕꯕꯥꯅ ꯕꯕꯥꯒꯤ ꯍꯌꯦꯡ ꯆꯥꯛ ꯏꯁꯤꯡ ꯇꯧꯕꯒꯤ ꯇꯥꯏꯃꯤꯡꯗꯣ ꯅꯪꯅꯕ ꯑꯩꯈꯣꯏ ꯃꯤ ꯑꯉꯥꯡ ꯑꯃ ꯑꯗꯨꯝ ꯊꯥꯔ ꯕꯕꯥꯒꯤ ꯌꯨꯝꯗ ꯀꯣꯛ ꯗꯤꯂꯤꯚꯔꯤ ꯇꯧꯍꯟꯖꯔꯛꯑꯒꯦ ꯑꯗꯨꯃꯥꯏꯅ ꯑꯣꯏꯅ ꯑꯗꯨꯝ ꯍꯣꯏ ꯍꯣꯏ ꯍꯣꯏ ꯕꯕꯥ ꯍꯣꯏ ꯍꯣꯏ ꯗꯨꯀꯥꯟꯒꯤꯗꯤ ꯕꯕꯥ ꯀꯩꯅꯣ ꯒꯨꯒꯜ ꯄꯦꯒꯤ ꯑꯦꯀꯥꯎꯟꯁꯨ ꯂꯩꯗꯤ ꯂꯩꯕꯅꯦ ꯑꯗꯨꯒ ꯑꯩꯈꯣꯏ ꯑꯉꯥꯡꯁꯤꯡꯗꯨꯗ ꯕꯕꯥꯅ ꯀꯦꯁ ꯑꯣꯏꯅ ꯄꯤꯕꯤꯔꯛꯑꯒꯁꯨ ꯀꯩꯁꯨ ꯀꯥꯏꯗꯦ ꯑꯗꯨꯒꯤꯗꯤ ꯍꯣꯏ ꯍꯣꯏ ꯍꯣꯏ ꯍꯣꯏ ꯍꯣꯏ ꯍꯣꯏ ꯕꯕꯥ ꯍꯣꯏ ꯍꯣꯏ ꯕꯕꯥ ꯍꯣꯏ ꯍꯣꯏ ꯍꯣꯏ ꯍꯣꯏ ꯑꯗꯣ ꯕꯕꯥ ꯌꯥꯝ ꯅꯨꯡꯉꯥꯏꯖꯩ ꯍꯥꯏꯗꯤ ꯐꯣꯟ ꯍꯥꯏꯗꯤ ꯁꯨꯃꯥꯏꯅ ꯁꯨꯝ ꯇꯧꯕꯤꯔꯛꯑꯒ ꯍꯥꯏꯗꯤ ꯀꯥ ꯍꯦꯟꯅ ꯑꯌꯥꯝꯕꯅꯗꯤ ꯗꯨꯀꯥꯟꯗ ꯂꯥꯛꯑꯒ ꯑꯣꯏꯅ ꯄꯣꯠ ꯂꯩꯕꯤꯕ ꯈꯣꯠꯄꯤꯕ ꯑꯗꯨꯅ ꯑꯌꯥꯝꯕ ꯂꯣꯏ ꯇꯧꯋꯦꯕ ꯑꯥ ꯐꯣꯟꯅ ꯍꯥꯟꯅ ꯁꯨꯝ ꯇꯧꯕꯤꯔꯛꯑꯒ ꯍꯥꯏꯗꯤ ꯁꯨꯃꯥꯏ ꯁꯨꯃꯥꯏꯅ ꯇꯧꯅꯤꯡꯉꯤ ꯈꯣꯠꯅꯤꯡꯉꯤ ꯍꯥꯏꯔꯛꯄꯗꯣ ꯌꯥꯝ ꯅꯨꯡꯉꯥꯏꯖꯩ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯐꯔꯦ ꯕꯕꯥ ꯍꯌꯦꯡꯗꯣ ꯍꯣꯏ ꯍꯣꯏ ꯍꯣꯏ ꯁꯨꯡꯁꯣꯏ ꯁꯣꯏꯗꯅꯅ ꯑꯩ ꯃꯇꯝ ꯆꯥꯅ ꯌꯧꯍꯟꯖꯔꯛꯑꯒꯦ ꯍꯣꯏ ꯍꯣꯏ ꯑꯥ ꯍꯣꯏ ꯍꯣꯏ ꯕꯕꯥ ꯑꯥ ꯎꯝ